ꯏꯂꯕꯦꯟ ꯑꯦꯄ꯭ꯔꯤꯜ ꯑꯁꯤ ꯑꯩꯍꯥꯛꯅ ꯇꯥꯏꯕꯪ ꯈꯣꯡꯗꯥꯔꯛꯄ ꯏꯄꯣꯛ ꯅꯨꯃꯤꯠꯅꯤ ꯑꯗꯨꯒ ꯇꯥꯡ ꯃꯉꯥ ꯃꯦꯒꯤ ꯑꯁꯤꯅ ꯑꯩꯍꯥꯛꯅ ꯕꯤꯖꯤꯅꯦꯁ ꯔꯟ ꯍꯧꯈꯤꯕ ꯅꯨꯃꯤꯠꯅꯤ ꯇꯦꯟ ꯅꯕꯦꯝꯕꯔꯁꯤꯅ ꯏꯃꯥꯒꯤ ꯏꯄꯣꯛ ꯅꯨꯃꯤꯠꯅꯤ ꯊꯔꯇꯤ ꯅꯕꯦꯝꯕꯔꯁꯤꯅ ꯑꯩꯕꯨ ꯄꯣꯛꯄ ꯏꯄꯥꯒꯤ ꯕꯔꯗꯦ ꯅꯨꯃꯤꯠꯅꯤ ꯑꯗꯨꯒ ꯃꯦꯒꯤ ꯇꯥꯡ ꯑꯍꯨꯝ ꯑꯁꯤꯅ ꯃꯅꯤꯄꯨꯔꯤꯒꯤ ꯄꯣꯋꯥꯔꯤꯗ ꯃꯌꯦꯛ ꯂꯥꯅ ꯂꯩꯍꯧꯔꯒꯗꯕ ꯆꯤꯟ ꯀꯨꯀꯤ ꯅꯥꯔꯀꯣ ꯇꯦꯔꯣꯔꯤꯁꯅ ꯂꯥꯟꯗꯥꯔꯛꯈꯤ ꯂꯥꯟꯗꯥꯔꯛꯄ ꯍꯧꯔꯛꯄ ꯅꯨꯃꯤꯠ ꯑꯁꯤꯅꯤ